ꯅꯥꯠꯀꯤ ꯆꯠꯅꯕꯤꯒꯤ ꯖꯒꯣꯏꯗ ꯅꯨꯄꯥꯅ ꯄꯨꯝꯌꯥꯠ ꯐꯩꯖꯣꯝ ꯁꯦꯠꯅꯩ ꯅꯨꯄꯤꯅ ꯐꯅꯦꯛ ꯏꯅꯐꯤꯅ ꯆꯤꯡꯕ ꯏꯟꯅꯩ ꯃꯈꯣꯏꯅ ꯁꯤꯖꯤꯟꯅꯕ ꯃꯈꯣꯏꯒꯤ ꯃꯇꯥꯡ ꯃꯇꯥꯡꯒꯤ ꯖꯒꯣꯏꯒꯤ ꯃꯇꯨꯡ ꯏꯟꯅ ꯊꯝꯕꯥꯜ ꯂꯩꯈꯣꯛ ꯄꯥꯝꯕꯣꯝ ꯐꯥꯕꯤ ꯁꯅꯔꯤꯛ ꯈꯨꯖꯤ ꯃꯄꯨꯝ ꯃꯁꯤꯅ ꯆꯤꯡꯕꯁꯤ ꯗꯔꯀꯥꯔ ꯂꯩꯔꯒꯗꯤ ꯈꯨꯗꯣꯞ ꯂꯤꯛ ꯁꯅꯥꯅ ꯆꯤꯡꯕꯁꯤꯡꯁꯨ ꯁꯤ ꯅꯨꯄꯥꯒꯤꯗꯤ ꯊꯣꯏꯗꯣꯛꯅ ꯈꯨꯖꯤ ꯂꯤꯛꯅ ꯆꯤꯡꯕ ꯁꯤꯖꯤꯟꯅꯗꯦ